ꯀꯣꯂꯣꯝ ꯍꯥꯏꯔꯤꯕ ꯄꯣꯠꯁꯤ ꯑꯩꯈꯣꯏꯒꯤ ꯑꯩꯈꯣꯏꯒꯤ ꯑꯩꯈꯣꯏ ꯁꯥꯇ꯭ꯔ ꯑꯣꯏꯔꯤꯕ ꯑꯩꯈꯣꯏꯗꯗꯤ ꯌꯥꯝ ꯃꯔꯨ ꯑꯣꯏꯕ ꯄꯣꯠꯅꯤ ꯑꯩꯈꯣꯏꯅ ꯀꯔꯤꯅꯣꯝꯇ ꯏꯅꯤꯡꯕ ꯃꯇꯝꯗ ꯀꯣꯂꯣꯝ ꯍꯥꯏꯕꯁꯤ ꯌꯥꯝ ꯗꯔꯀꯥꯔ ꯑꯣꯏ ꯀꯣꯂꯣꯝ ꯌꯥꯎꯗ꯭ꯔꯒꯗꯤ ꯀꯔꯝ ꯍꯥꯏ ꯏꯅꯤ ꯆꯦ ꯑꯃ ꯂꯩꯔꯝꯑꯦ ꯀꯩꯅꯣꯝꯇ ꯃꯤꯅ ꯁꯥꯏꯟ ꯑꯃꯇ ꯇꯧꯕꯤꯌꯨ ꯍꯥꯏ ꯃꯇꯝꯗꯁꯨ ꯑꯣꯐꯤꯁꯥꯔ ꯑꯃꯅ ꯁꯥꯏꯟ ꯑꯃꯇ ꯇꯧꯕꯤꯌꯨ ꯍꯥꯏꯕꯗꯁꯨ ꯀꯣꯂꯣꯝ ꯗꯔꯀꯥꯔ ꯑꯣꯏ ꯑꯗꯩ ꯑꯉꯥꯡ ꯑꯃꯗ ꯑꯩꯈꯣꯏ ꯏꯃꯥꯅꯕꯗ ꯆꯤꯊꯤ ꯑꯃꯇ ꯂꯤꯒꯦ ꯍꯥꯏꯔꯁꯨ ꯀꯣꯂꯣꯝ ꯗꯔꯀꯥꯔ ꯑꯣꯏ ꯀꯔꯤꯅꯣꯝꯇ ꯃꯤꯉꯣꯟꯗ ꯏꯔꯒ ꯄꯤꯒꯦ ꯏꯕꯟ ꯗꯣꯛꯇꯔꯅ ꯆꯦ ꯌꯦꯡꯕꯗ ꯍꯥꯟꯅꯁꯨ ꯗꯣꯛꯇꯔꯅ ꯑꯅꯥꯕꯒꯤ ꯌꯦꯡꯕ ꯀꯥꯟꯗꯁꯨ ꯃꯥꯒꯤ ꯏꯔꯤꯗꯣ ꯀꯣꯂꯣꯝꯅ ꯉꯥꯛꯇ ꯏꯔꯒ ꯑꯗꯨꯒ ꯍꯤꯗꯥꯛ ꯃꯃꯤꯡ ꯏꯔꯛꯄ ꯀꯔꯤ ꯀꯔꯤ ꯃꯍꯥꯛꯀꯤ ꯗꯥꯇꯥ ꯔꯤꯄꯣꯔꯠ ꯇꯧꯕ ꯃꯇꯝꯗ ꯀꯣꯂꯣꯝꯅ ꯉꯥꯛꯇꯅꯤ ꯑꯩꯈꯣꯏꯅ ꯁꯤꯖꯤꯟꯅꯔꯤꯁꯦ ꯑꯗꯨꯅ ꯀꯣꯂꯣꯝꯁꯤ ꯌꯥꯝ ꯑꯩꯈꯣꯏ ꯃꯤꯑꯣꯏꯕꯒꯤ ꯁꯣꯁꯥꯏꯇꯤꯁꯤꯗ ꯌꯥꯝ ꯗꯔꯀꯥꯔ ꯑꯣꯏꯕ ꯄꯣꯠꯅꯤ ꯑꯗꯒꯤ ꯏꯗꯨꯀꯦꯁꯟꯗ ꯑꯣꯏꯔꯣ ꯑꯣꯐꯤꯁꯀꯤ ꯊꯕꯛꯇ ꯑꯣꯏꯔꯣ ꯀꯔꯤ ꯑꯗꯨꯒꯨꯝꯕ ꯃꯌꯥꯝ ꯑꯃꯅ ꯃꯥꯒꯤ ꯁꯤꯖꯤꯟꯅꯐꯝ ꯃꯌꯥꯝ ꯂꯩꯈ꯭ꯔꯦ ꯂꯥꯏꯔꯤꯛꯇ ꯏꯔꯁꯨ ꯂꯥꯏꯔꯤꯛꯇꯕꯨ ꯏꯔꯁꯨ ꯀꯣꯂꯣꯝ ꯄꯥꯏꯗ ꯇꯥꯔꯗꯤ ꯀꯔꯝ ꯍꯥꯏꯅ ꯏꯔꯨꯅꯤ ꯑꯗꯨꯝ ꯍꯥꯏꯅ ꯀꯣꯂꯣꯝ ꯍꯥꯏꯕꯁꯤꯗꯤ ꯌꯥꯝ ꯅꯨꯡꯉꯥꯏꯕ ꯑꯩꯈꯣꯏꯗ ꯍꯦꯟꯗꯤꯁꯨ ꯑꯣꯏꯕ ꯀꯔꯤꯒꯨꯝꯕ ꯑꯣꯐꯤꯁꯥꯔ ꯑꯃꯅ ꯆꯠꯇꯧꯔꯤꯕ ꯃꯐꯝꯗ ꯃꯍꯥꯛꯀꯤ ꯄꯣꯀꯦꯠꯇ ꯊꯦꯠꯂꯁꯨ ꯌꯥꯝ ꯐꯖꯩ ꯑꯗꯒꯤ ꯗꯣꯛꯇꯔ ꯑꯃꯅ ꯃꯥꯒꯤ ꯗꯣꯛꯇꯔ ꯑꯃꯅꯁꯨ ꯌꯥꯝ ꯗꯔꯀꯥꯔ ꯑꯣꯏ ꯑꯗꯨꯝ ꯊꯦꯠꯂꯒ ꯑꯗꯒꯤ ꯑꯅꯥꯕ ꯑꯃ ꯌꯦꯡꯕ ꯃꯇꯃꯗꯁꯨ ꯌꯥꯝ ꯗꯔꯀꯥꯔ ꯑꯣꯏꯕ ꯄꯣꯠꯅꯤ ꯀꯣꯂꯣꯝ ꯍꯥꯏꯁꯤꯗꯤ